ꯑꯩꯈꯣꯏꯒꯤ ꯃꯅꯤꯄꯨꯔꯒꯤ ꯈꯨꯡꯒꯪꯁꯤꯡꯗ ꯁꯥꯟꯅꯔꯤꯕ ꯃꯁꯥꯟꯅꯁꯤꯡ ꯑꯁꯤꯅ ꯑꯩꯈꯣꯏꯒꯤ ꯑꯉꯥꯡꯅꯨꯄꯤꯁꯤꯡꯗ ꯍꯥꯏꯔꯤꯕ ꯁꯥꯟꯅꯕ ꯑꯁꯤꯅ ꯑꯩꯈꯣꯏꯒꯤ ꯌꯥꯝꯅ ꯅꯨꯡꯉꯥꯏꯍꯟꯕ ꯀꯌꯥ ꯑꯃ ꯄꯣꯛꯍꯜꯂꯤ ꯑꯗꯣ ꯍꯥꯏꯔꯤꯕ ꯑꯩꯈꯣꯏꯒꯤ ꯃꯁꯥꯟꯅꯁꯤꯡꯁꯤ ꯑꯁꯤꯅ ꯍꯧꯖꯤꯛ ꯐꯥꯎꯕ ꯑꯗꯨꯝ ꯁꯥꯟꯅꯕꯤꯔꯝꯕ ꯃꯔꯝꯅ ꯍꯧꯖꯤꯛ ꯐꯥꯎꯁꯨ ꯑꯗꯨꯝ ꯂꯩꯕꯤꯔꯝꯃꯤ ꯃꯇꯨꯡꯗꯁꯨ ꯑꯗꯨꯝ ꯂꯩꯈꯤꯒꯅꯤ ꯑꯗꯣ ꯍꯥꯏꯔꯤꯕ ꯃꯁꯥꯟꯅꯗꯨꯗꯤ ꯀꯩꯅꯣ ꯍꯥꯏꯕ ꯃꯇꯝꯗ ꯑꯩꯈꯣꯏꯒꯤ ꯀ꯭ꯔꯤꯀꯦꯠ ꯐꯨꯠꯕꯣꯜ ꯈꯣꯡꯖꯣꯡꯕꯤ ꯏꯁꯄꯥꯏꯠ ꯗꯝꯄꯥ ꯀꯦꯀꯨ ꯂꯣꯠꯄꯤ ꯕꯣꯟꯇꯥꯕꯤ ꯑꯁꯤꯅꯆꯤꯡꯕ ꯀꯌꯥ ꯑꯃꯔꯣꯝ ꯂꯩꯔꯝꯃꯤ ꯍꯥꯏꯔꯤꯕ ꯑꯁꯤꯁꯤꯅ ꯑꯩꯈꯣꯏ ꯉꯥꯛꯇꯪ ꯍꯦꯛ ꯁꯥꯟꯅꯔꯨꯕ ꯃꯇꯝꯗ ꯑꯩꯈꯣꯏꯒꯤ ꯃꯥꯏꯟ ꯐ꯭ꯔꯦꯁ ꯑꯣꯏꯕ ꯑꯗꯒꯤ ꯅꯨꯡꯉꯥꯏꯊꯣꯛꯄ ꯑꯩꯈꯣꯏꯒꯤ ꯇꯦꯟꯁꯟ ꯂꯩꯔꯝꯕ ꯄꯣꯠꯁꯤꯡ ꯑꯗꯣ ꯀꯌꯥ ꯑꯃ ꯀꯥꯎꯊꯣꯛꯍꯜꯂꯤ ꯑꯗꯣ ꯑꯩꯈꯣꯏ ꯑꯩꯈꯣꯏ ꯃꯃꯥꯡꯗ ꯍꯧꯈ꯭ꯔꯕ ꯑꯩꯈꯣꯏꯒꯤ ꯏꯌꯥꯝꯕꯁꯤꯡꯅ ꯁꯥꯟꯅꯔꯝꯕꯁꯤꯡ ꯑꯗꯣ ꯉꯁꯤꯁꯨ ꯃꯈꯣꯏꯅ ꯊꯝꯕꯤꯔꯝꯕ ꯑꯗꯨꯅ ꯑꯩꯈꯣꯏꯅꯁꯨ ꯃꯇꯧ ꯇꯝꯖꯕ ꯑꯣꯏꯅ ꯍꯧꯖꯤꯛ ꯐꯥꯎꯕ ꯂꯦꯡꯗꯅ ꯂꯩꯖꯔꯤ